ꯑꯩꯅ ꯈ꯭ꯋꯥꯏꯗꯒꯤ ꯄꯥꯝꯕ ꯊꯣꯡ ꯊꯥꯛꯄꯒꯤ ꯃꯈꯜ ꯑꯃ ꯍꯥꯏꯕ ꯇꯥꯔꯒꯗꯤ ꯌꯦꯟ ꯊꯣꯡꯕ ꯑꯁꯤ ꯑꯩꯅ ꯈ꯭ꯋꯥꯏꯗꯒꯤ ꯄꯥꯝꯖꯕ ꯃꯈꯜ ꯑꯃꯅꯤ ꯃꯁꯤ ꯄꯥꯝꯂꯤꯕꯒꯤ ꯃꯔꯝꯗꯤ ꯑꯩꯈꯣꯏꯅ ꯌꯦꯟ ꯊꯣꯡꯕ ꯃꯇꯝꯗ ꯍꯥꯏꯗꯤ ꯏꯁꯥꯗ ꯍꯩꯖꯅꯤꯡꯕ ꯑꯗꯣ ꯇꯁꯦꯡꯅ ꯎꯕ ꯐꯪꯉꯤ